ꯃꯅꯤꯄꯨꯔ ꯑꯁꯤꯗ ꯂꯂꯣꯜ ꯏꯇꯤꯛ ꯀꯌꯥ ꯁꯦꯛꯇꯔꯅ ꯈꯨꯟꯅꯥꯏꯒꯤ ꯅꯠꯇ꯭ꯔꯒ ꯏꯟꯚꯥꯏꯔꯣꯟꯃꯦꯟꯗ ꯑꯀꯥꯏꯕ ꯀꯌꯥ ꯃꯥꯌꯣꯛꯅꯍꯜꯂꯤ ꯃꯔꯝꯗꯤ ꯏꯟꯗꯁꯇ꯭ꯔꯤ ꯑꯃꯁꯨꯡ ꯐꯦꯛꯇ꯭ꯔꯤ ꯀꯌꯥ ꯂꯤꯡꯈꯠꯄꯗꯒꯤ ꯏꯟꯚꯥꯏꯔꯣꯟꯃꯦꯟꯗ ꯑꯀꯥꯏꯕ ꯀꯌꯥ ꯄꯤꯔꯤ ꯎꯃꯪ ꯋꯥꯃꯪ ꯀꯣꯛꯊꯔꯛꯄꯅ